ꯍꯂꯣ ꯑꯥ ꯍꯥꯎ ꯌꯦꯁ ꯑꯥ ꯌꯥꯝ ꯐꯩꯌꯦ ꯍꯥꯏꯕꯤꯔꯛꯑꯣ ꯇꯥꯒꯦ ꯑꯧ ꯌꯥꯝ ꯐꯩꯅꯦ ꯑꯐꯕ ꯄꯣꯠꯇꯨ ꯇꯥꯅꯒꯗꯕꯅꯤꯅꯦ ꯌꯥꯝ ꯐꯩ ꯑꯗꯨ ꯂꯣꯏꯅ ꯂꯩꯕꯥꯛꯁꯤꯒꯤ ꯑꯣꯏꯅ ꯆꯥꯎꯈꯠ ꯊꯧꯔꯥꯡ ꯈꯨꯗꯤꯡꯃꯛ ꯂꯥꯏꯔꯤꯛ ꯇꯝꯕꯇꯅ ꯑꯣꯏꯕ ꯌꯥꯗꯕꯅꯤꯅ ꯂꯥꯏꯔꯤꯛꯁꯨ ꯇꯝꯒꯅꯤ ꯃꯥꯒꯤ ꯃꯈꯨꯠ ꯃꯁꯥ ꯍꯩꯅꯉꯥꯏ ꯍꯥꯞꯄꯗꯨꯁꯨ ꯌꯥꯝ ꯐꯩ ꯀꯥꯟꯅꯕ ꯉꯥꯛꯇꯅꯤ ꯑꯗꯨ ꯑꯩꯈꯣꯏ ꯍꯥꯞꯁꯤ ꯌꯥꯏꯅꯦ ꯎꯝ ꯎꯝ ꯎꯝ ꯎꯝ ꯑꯣ ꯃꯤꯇꯤꯡꯗꯨ ꯑꯩꯈꯣꯏ ꯑꯣꯖꯥ ꯃꯁꯦꯟ ꯈꯔ ꯀꯔꯤ ꯀꯩꯗꯧꯔꯒ ꯍꯥꯏꯅꯔꯒ ꯃꯤꯇꯤꯡꯗꯨ ꯑꯃ ꯂꯦꯞꯊꯣꯛꯑꯁꯤ ꯑꯗꯨꯒ ꯍꯥꯞꯅꯉꯥꯏ ꯇꯧꯔꯁꯤ

ꯎꯝ ꯍꯥꯏꯌꯨ ꯃꯦꯗꯥꯝ ꯎꯝ ꯑꯥ ꯌꯥꯝ ꯌꯥꯝ ꯐꯩ ꯌꯥꯝ ꯐꯩ ꯃꯣꯏꯒꯤ ꯋꯥꯔꯤꯅꯤ ꯄꯣꯖꯤꯁꯟ ꯍꯣꯜꯗꯔ ꯐꯥꯎꯕ ꯂꯧꯈꯠꯄ ꯌꯥꯕꯒꯤ ꯏꯁꯇꯦꯖ ꯐꯥꯎꯕ ꯑꯩꯈꯣꯏ ꯀꯟꯅ ꯑꯣꯖꯥꯁꯤꯡ ꯄꯨꯛꯅꯤꯡ ꯊꯋꯥꯏ ꯍꯛꯆꯥꯡ ꯌꯥꯎꯅ ꯍꯣꯠꯅꯒꯗꯕꯅꯤ ꯎꯝ ꯎꯝ ꯍꯣꯏ ꯍꯣꯏ ꯐꯔꯦ ꯐꯔꯦ ꯊꯝꯕꯤꯔꯣ